ꯑꯩꯈꯣꯏꯒꯤ ꯃꯅꯥꯛꯇ ꯅꯛꯅ ꯂꯩꯕ ꯌꯥꯝꯅ ꯃꯦꯃꯣꯔꯦꯕꯜ ꯑꯣꯏꯕ ꯖꯒꯥ ꯍꯥꯏꯔꯒꯗꯤ ꯈꯣꯡꯖꯣꯝꯗꯅꯦꯕ ꯈꯣꯡꯖꯣꯝꯗ ꯃꯦꯃꯣꯔꯤꯌꯜ ꯋꯥꯔ ꯍꯥꯏꯕ ꯖꯒꯥ ꯑꯃ ꯂꯩꯌꯦꯕ ꯑꯗꯨꯏ ꯃꯐꯝꯁꯤꯗꯤ ꯌꯥꯝꯅ ꯒ꯭ꯔꯤꯟꯁꯨ ꯑꯣꯏꯕ ꯑꯗꯒꯤ ꯑꯩꯈꯣꯏꯒꯤ ꯃꯅꯤꯄꯨꯔꯒꯤ ꯈ꯭ꯋꯥꯏꯗꯒꯤ ꯃꯔꯨꯏꯑꯣꯏꯕ ꯍꯤꯁꯇ꯭ꯔꯤ ꯍꯤꯁꯇ꯭ꯔꯤꯒꯤ ꯑꯩꯈꯣꯏꯅ ꯍꯦꯛꯇ ꯆꯠꯂꯨꯕꯗ ꯌꯥꯝꯅ ꯃꯅꯤꯄꯨꯔꯒꯤ ꯍꯤꯁꯇ꯭ꯔꯤ ꯑꯣꯏꯔꯛꯅ ꯂꯩꯕ ꯖꯒꯥ ꯑꯃꯅꯤ ꯃꯁꯤꯗ ꯕ꯭ꯔꯤꯇꯤꯁꯀ ꯃꯩꯇꯩꯒ ꯂꯥꯟ ꯁꯣꯛꯅꯈꯤꯕꯒꯤ ꯖꯒꯥꯗꯤ ꯃꯁꯤ ꯑꯦꯅꯤ ꯇꯨꯔꯤꯁꯈꯩꯅ ꯂꯥꯛꯑꯒ ꯌꯦꯡꯉꯒꯁꯨ ꯑꯗꯨꯝ ꯑꯩꯈꯣꯏꯒꯤ ꯍꯤꯁꯇ꯭ꯔꯤꯁꯤ ꯈꯪꯉꯒꯗꯕ ꯖꯒꯥ ꯑꯃꯅꯤ